ꯑꯩꯅꯅꯦ ꯃꯤꯟꯇ꯭ꯔꯥꯗꯒꯤꯅꯦ ꯁꯣꯅꯥꯇꯒꯤ ꯋꯥꯠꯆ ꯑꯃꯅꯦ ꯀꯛꯑꯦꯕꯀꯣ ꯑꯩꯁꯦ ꯀꯛꯇ꯭ꯔꯤꯉꯩꯗꯅꯦ ꯀꯛꯁꯤꯔꯥ ꯀꯛꯀꯨꯝꯖꯤꯔꯥꯅ ꯈꯜꯂꯦ ꯑꯩꯖꯦ ꯐꯖꯔꯝꯗ꯭ꯔꯗꯤ ꯀꯃꯥꯏ ꯇꯧꯗꯣꯏꯅꯣꯅ ꯄꯩꯁꯥ ꯃꯥꯡꯒꯗ꯭꯭ꯔꯥꯅ ꯑꯗꯨꯒꯗꯤꯅꯦ ꯃꯥꯒꯤ ꯔꯤꯚ꯭ꯌꯨ ꯀꯩꯀꯥ ꯌꯦꯡꯕꯗ ꯄꯣꯠꯇꯣ ꯐꯖꯩꯑꯅ ꯑꯩꯖꯦ ꯀꯛꯁꯜꯂꯒꯦꯗꯥꯅ ꯀꯛꯎꯔꯦ ꯑꯗꯨꯒ ꯄꯣꯠꯇꯣ ꯂꯥꯛꯄꯗꯅꯦ ꯌꯥꯝ ꯐꯖ ꯂꯩꯔꯝꯕ ꯋꯥꯅꯤꯗ ꯃꯤꯟꯇ꯭ꯔꯥꯒꯤ ꯃꯥꯒꯤ ꯀꯩꯅꯣꯗꯣ ꯌꯥꯝ ꯐꯩꯌꯦ ꯅꯪꯖꯨ ꯄꯣꯠ ꯀꯛꯅꯤꯡꯉꯗꯤ ꯃꯊꯪ ꯃꯤꯟꯇ꯭ꯔꯗꯒꯤ ꯑꯗꯨꯝ ꯀꯛꯑꯣ ꯄꯩꯁꯥꯒ ꯑꯝꯇ ꯄꯥꯃꯨꯗ꯭ꯔꯦ ꯄꯣꯠꯇꯣ ꯐꯖꯃꯟꯗꯅ